ꯍꯜꯂꯣ ꯑꯥ ꯎꯝ

ꯑꯣ ꯇꯥꯏꯌꯦ ꯑꯗꯨ ꯃꯐꯝꯗꯤ ꯀꯥꯏꯗ ꯀꯣꯏꯔꯨꯁꯤꯔꯥ ꯑꯗꯨ ꯀꯣꯏꯕꯗ ꯑꯩꯈꯣꯏ ꯏꯃꯥꯟꯅꯕꯤ ꯏꯃꯥꯟꯅꯕꯈꯣꯏ ꯑꯩꯈꯣꯏ ꯐ꯭ꯔꯦꯟꯁꯤꯡ ꯑꯗꯨ ꯄꯨꯔꯛꯄ ꯌꯥꯒꯦꯔꯥ

ꯑꯗꯨ ꯑꯩꯈꯣꯏ ꯃꯤ ꯅꯣꯏꯗ ꯃꯤ ꯀꯌꯥ ꯂꯥꯛꯇꯣꯏꯅꯣ ꯑꯩꯈꯣꯏ ꯑꯩꯈꯣꯏ ꯃꯤ ꯈꯔ ꯌꯥꯝꯅꯗꯤ ꯂꯥꯛꯀꯅꯤ ꯏꯃꯥꯟꯅꯕꯤ ꯏꯃꯥꯟꯅꯕ ꯈꯣꯏꯁꯨ ꯄꯨꯔꯛꯀꯦ ꯃꯣꯏꯒ ꯄꯨꯟꯅ ꯑꯥ ꯍꯣꯏ